ꯐꯥꯔꯝꯗ ꯌꯦꯟ ꯉꯥꯅꯨ ꯂꯣꯏꯔꯤꯕ ꯃꯤꯁꯤꯡ ꯅꯠꯇ꯭ꯔꯒ ꯊꯥꯗꯣꯛꯂꯒ ꯌꯦꯟ ꯉꯥꯅꯨ ꯂꯣꯏꯔꯤꯕꯁꯤꯡꯅ ꯑꯩꯈꯣꯏꯒꯤ ꯉꯥꯅꯨꯁꯤꯡꯒꯤꯗꯃꯛꯇ ꯃꯆꯥ ꯑꯣꯜꯍꯟꯕꯒꯤ ꯊꯧꯑꯣꯡꯗꯤ ꯑꯁꯨꯝꯅ ꯇꯧꯋꯦ ꯍꯥꯏꯕꯗꯤ ꯑꯩꯈꯣꯏꯅ ꯂꯣꯏꯔꯤꯕ ꯌꯦꯟ ꯉꯥꯅꯨꯁꯤꯡ ꯑꯗꯨꯕꯨ ꯃꯥꯒꯤ ꯃꯥꯒꯤ ꯃꯐꯝꯗ ꯇꯣꯉꯥꯟꯅ ꯊꯝꯕ ꯍꯥꯏꯕꯗꯤ ꯌꯦꯟꯅ ꯌꯦꯟꯒꯤ ꯉꯥꯅꯨꯅ ꯉꯥꯅꯨꯒꯤ ꯉꯥꯅꯨꯗ ꯑꯣꯏꯔꯕꯁꯨ ꯉꯥꯅꯨꯁꯤꯡꯒꯤ ꯃꯈꯜꯁꯤꯡ ꯑꯗꯨ ꯇꯣꯉꯥꯟꯅ ꯊꯝꯕꯤꯕ ꯑꯗꯨꯒ ꯃꯈꯣꯏꯅ ꯃꯆꯥ ꯀꯣꯛꯂꯝꯗꯥꯏ ꯃꯇꯝ ꯌꯧꯔꯛꯄ ꯇꯥꯔꯒꯗꯤ ꯃꯈꯣꯏꯒꯤ ꯃꯆꯥ ꯀꯣꯛꯐꯝ ꯑꯗꯣ ꯑꯩꯈꯣꯏꯅ ꯐꯖꯅ ꯁꯦꯝꯕꯤꯕ ꯀꯔꯤꯒꯨꯝꯕ ꯄꯣꯂꯥꯡ ꯅꯠꯇ꯭ꯔꯒꯅ ꯂꯨꯞ ꯀꯨꯝꯕ ꯑꯃꯗ ꯑꯩꯈꯣꯏꯅ ꯆꯔꯨ ꯈꯔ ꯊꯥꯕꯤꯔꯒ ꯆꯔꯨ ꯅꯠꯇ꯭ꯔꯒꯁꯨ ꯑꯃꯣꯟꯕ ꯄꯣꯠ ꯈꯔ ꯊꯥꯕꯤꯔꯒ ꯃꯈꯣꯏꯕꯨ ꯀꯨꯜꯍꯟꯕꯤꯕ ꯑꯗꯨꯒ ꯃꯈꯣꯏꯗ ꯃꯇꯤꯛ ꯆꯥꯅ ꯃꯈꯣꯏꯒꯤ ꯆꯤꯟꯖꯥꯛ ꯄꯤꯕꯤꯕ ꯑꯁꯨꯝꯅ ꯇꯧꯔꯒ ꯃꯈꯣꯏꯕꯨ ꯃꯔꯨꯝ ꯑꯣꯜꯍꯟꯕ ꯃꯇꯝꯗ ꯊꯑꯣꯡꯁꯤꯡ ꯑꯁꯤ ꯁꯤꯖꯤꯟꯅꯩ ꯑꯗꯨꯒ ꯑꯩꯈꯣꯏꯅ ꯃꯈꯣꯏꯅ ꯄꯣꯛꯂꯛꯂꯤꯕ ꯃꯆꯥꯁꯤꯡ ꯑꯗꯨꯕꯨ ꯑꯩꯈꯣꯏꯅ ꯑꯃꯒ ꯑꯃꯒ ꯃꯁꯛ ꯈꯪꯅꯉꯥꯏꯒꯤꯗꯃꯛꯇ ꯌꯦꯟ ꯑꯃꯗꯤ ꯉꯥꯅꯨ ꯉꯥꯅꯨꯗ ꯍꯥꯏꯔꯒꯁꯨ ꯉꯥꯅꯨꯒꯤ ꯃꯈꯜꯁꯤꯡ ꯑꯗꯨ ꯇꯣꯉꯥꯟ ꯇꯣꯉꯥꯟꯅ ꯃꯥꯒꯤ ꯃꯥꯒꯤ ꯃꯐꯝꯁꯤꯡꯗ ꯀꯣꯏꯁꯤꯜꯂꯒ ꯊꯝꯕ ꯃꯔꯝ ꯑꯁꯤꯅ ꯑꯩꯈꯣꯏꯅ ꯀꯔꯝꯕ ꯉꯥꯅꯨꯅ ꯀꯔꯝꯕ ꯃꯔꯨꯝ ꯊꯨꯔꯛꯏ ꯅꯠꯇ꯭ꯔꯒꯅ ꯀꯔꯝꯕ ꯌꯦꯟꯒꯤ ꯀꯔꯝꯕ ꯃꯆꯥ ꯀꯣꯛꯀꯗꯧꯔꯤ ꯍꯥꯏꯕꯁꯦ ꯑꯩꯈꯣꯏꯅ ꯈꯪꯕ ꯉꯝꯃꯤ ꯑꯁꯤꯅ ꯃꯔꯝ ꯑꯣꯏꯔꯒ ꯑꯩꯈꯣꯏꯅ ꯇꯣꯉꯥꯟ ꯇꯣꯉꯥꯟꯅ ꯃꯈꯣꯏ ꯃꯈꯣꯏꯅ ꯂꯩꯔꯤꯕ ꯃꯐꯝꯁꯤꯡ ꯑꯗꯨꯕꯨ ꯂꯨꯅ ꯅꯥꯟꯅ ꯊꯝꯂꯒ ꯃꯈꯣꯏꯁꯤꯡ ꯑꯗꯨꯕꯨ ꯇꯣꯉꯥꯟ ꯇꯣꯉꯥꯟꯅ ꯑꯃꯅ ꯑꯃꯒꯤ ꯃꯁꯛ ꯈꯪꯅ ꯊꯝꯕ ꯗꯔꯀꯥꯔ ꯑꯣꯏ ꯑꯗꯨꯒ ꯃꯈꯣꯏ ꯌꯦꯟ ꯅꯠꯇ꯭ꯔꯒ ꯉꯥꯅꯨꯁꯤꯡ ꯑꯗꯨꯅ ꯀꯣꯛꯂꯛꯂꯤꯕ ꯃꯆꯥꯁꯤꯡ ꯑꯗꯨꯅ ꯑꯄꯤꯛꯄ ꯃꯆꯥꯁꯤꯡ ꯑꯗꯨꯅ ꯃꯈꯣꯏ ꯃꯁꯦꯜ ꯄꯨꯟꯅ ꯂꯩꯃꯤꯟꯅꯕꯗꯒꯤ ꯊꯣꯛꯀꯗꯕ ꯑꯋꯥ ꯑꯅꯪ ꯍꯥꯏꯕꯗꯤ ꯌꯦꯟ ꯑꯆꯧꯕꯁꯤꯡ ꯑꯗꯨꯅ ꯃꯆꯥꯁꯤꯡ ꯑꯗꯨꯕꯨ ꯅꯦꯠꯁꯤꯟꯕꯤꯒꯗꯕ ꯅꯠꯇ꯭ꯔꯒꯅ ꯉꯥꯅꯨ ꯑꯆꯧꯕꯁꯤꯡ ꯑꯗꯨꯅ ꯃꯆꯥꯁꯤꯡ ꯑꯗꯨꯕꯨ ꯅꯟꯁꯤꯟꯕꯤꯒꯗꯕ ꯑꯗꯨꯒꯨꯝꯕꯗꯒꯤ ꯁꯤꯕ ꯈꯣꯠꯄ ꯃꯈꯣꯡ ꯁꯣꯏꯅꯥꯏꯕ ꯁꯤꯒꯨꯝꯕ ꯌꯥꯎꯗꯅꯉꯥꯏꯒꯤꯗꯃꯛꯇ ꯉꯥꯅꯨ ꯃꯆꯥ ꯅꯠꯇ꯭ꯔꯒꯅ ꯌꯦꯟ ꯃꯆꯥꯁꯤꯡ ꯑꯗꯨꯕꯨ ꯑꯩꯈꯣꯏꯅ ꯇꯣꯉꯥꯟꯕ ꯃꯐꯝ ꯑꯃꯗ ꯄꯨꯊꯣꯛꯂꯒ ꯃꯈꯣꯏꯕꯨ ꯐꯖꯅ ꯀꯔꯤ ꯀꯝꯐꯣꯔꯇꯦꯕꯜ ꯑꯣꯏꯕ ꯃꯐꯝ ꯑꯃꯗ ꯊꯝꯕꯤꯔꯒ ꯃꯈꯣꯏꯒꯤ ꯆꯤꯟꯖꯥꯛ ꯍꯥꯏꯕꯗꯤ ꯄꯤꯛꯂꯤꯉꯩ ꯃꯇꯝꯗ ꯆꯥꯕ ꯌꯥꯕ ꯆꯦꯡꯀꯨꯞ ꯀꯨꯝꯕ ꯑꯁꯤꯒꯨꯝ ꯑꯁꯤꯅꯆꯤꯡꯕꯁꯤꯡ ꯑꯁꯤ ꯃꯄꯨꯡ ꯐꯥꯅ ꯄꯤꯖꯔꯒ ꯃꯈꯣꯏꯕꯨ ꯃꯄꯥꯡꯒꯜ ꯂꯩꯔꯕ ꯈꯔ ꯆꯥꯎꯈꯠꯂꯛꯂꯕ ꯃꯇꯝꯗ ꯃꯈꯣꯏꯕꯨ ꯃꯄꯤꯒꯤ ꯃꯅꯥꯛꯇ ꯑꯃꯨꯛ ꯊꯥꯖꯤꯜꯂꯒ ꯊꯝꯃꯤ ꯑꯁꯨꯝ ꯇꯧꯅ ꯑꯩꯈꯣꯏꯅ ꯌꯦꯟ ꯉꯥꯅꯨꯁꯤꯡ ꯑꯗꯨꯕꯨ ꯃꯥꯒꯤ ꯃꯥꯒꯤ ꯃꯐꯝꯁꯤꯡꯗ ꯃꯐꯝ ꯆꯥꯅ ꯑꯃꯒ ꯑꯃꯒ ꯇꯤꯟꯁꯤꯟꯅꯗꯕꯤꯗ ꯊꯝꯕ ꯉꯝꯃꯦ